ꯃꯅꯤꯄꯨꯔꯗ ꯂꯩꯔꯤꯕ ꯚꯣꯀꯦꯁꯅꯦꯜ ꯅꯠꯇ꯭ꯔꯒ ꯏꯁꯀꯤꯜ ꯗꯤꯕ꯭ꯂꯞꯃꯦꯟꯒꯤ ꯈꯨꯗꯣꯡꯆꯥꯕꯁꯤꯡ ꯑꯁꯤ ꯌꯥꯝ ꯂꯩꯔꯦ ꯍꯧꯖꯤꯛ ꯃꯅꯤꯄꯨꯔ ꯌꯨꯅꯤꯚꯔꯁꯤꯇꯤꯗꯁꯨ ꯑꯦꯝ ꯚꯣꯛ ꯑꯗꯨꯗꯒꯤ ꯕꯤ ꯚꯣꯛ ꯇꯝꯕꯤꯅꯤꯡꯕꯁꯤꯡꯅ ꯇꯝꯕ ꯌꯥꯅꯤ ꯑꯗꯨꯗꯒꯤ ꯗꯦꯝ ꯀꯣꯂꯦꯖꯇꯁꯨ ꯂꯩꯔꯦ ꯀꯩꯅꯣꯒꯤ ꯚꯣꯀꯦꯁꯅꯦꯜ ꯇꯝꯕꯒꯤ ꯑꯗꯨꯗꯒꯤ ꯑꯅꯝꯕ ꯀꯣꯂꯦꯖꯁꯤꯡꯗꯁꯨ ꯂꯣꯏꯅ ꯍꯧꯖꯤꯛꯇꯤ ꯂꯣꯏꯅ ꯌꯥꯎꯔꯦ ꯚꯣꯀꯦꯁꯅꯦꯜ ꯇꯝꯕꯒꯤ ꯏꯁꯀꯤꯜ ꯗꯤꯕ꯭ꯂꯞꯃꯦꯟꯒꯤ ꯍꯥꯏꯔꯒꯗꯤ ꯑꯥꯏ ꯇꯤ ꯑꯥꯏ ꯑꯗꯨꯗꯒꯤ ꯄꯣꯂꯤꯇꯦꯛꯅꯤꯛꯀꯤ ꯇꯝꯕꯒꯤ ꯈꯨꯗꯣꯡꯆꯥꯕꯁꯨ ꯂꯩꯔꯦ